ꯍꯂꯣ ꯑꯆꯥ ꯑꯊꯛꯁꯦ ꯃꯇꯝ ꯃꯇꯝꯒꯤ ꯑꯗꯨꯝ ꯂꯩꯗ ꯍꯧꯖꯤꯛ ꯍꯣꯇꯦꯜꯗ ꯆꯥꯛꯀꯤ ꯑꯣꯏꯔꯣ ꯆꯥꯛꯀ ꯄꯥꯕ ꯌꯥꯕ ꯉꯥ ꯊꯣꯡꯕ ꯂꯩ ꯌꯦꯟ ꯊꯣꯡꯕ ꯂꯩ ꯁꯟꯁꯥ ꯊꯣꯡꯕ ꯂꯩ ꯑꯗꯒꯤ ꯄꯣꯔꯣꯝ ꯊꯣꯡꯕ ꯂꯩ ꯃꯌꯥꯝ ꯑꯃ ꯂꯩꯗ ꯑꯗꯒꯤ ꯁꯤꯡꯖꯨ ꯏꯔꯣꯝꯕ ꯍꯋꯥꯏ ꯉꯥꯔꯤꯡꯈꯥ ꯃꯅꯤꯄꯨꯔꯒꯤ ꯆꯠꯅꯕꯤ ꯃꯌꯥꯝ ꯂꯣꯏ ꯂꯩ ꯆꯥꯛ ꯆꯥꯕ ꯂꯨꯄꯥ ꯆꯅꯤ ꯃꯨꯛ ꯆꯪꯂꯛꯀꯅꯤ ꯅꯣꯡꯃꯒꯤ ꯆꯔꯥ ꯑꯃꯒꯤ ꯄꯨꯡ ꯇꯔꯥꯗꯒꯤ ꯑꯗꯨꯝ ꯆꯥꯕ ꯑꯌꯨꯛꯀꯤ ꯅꯨꯡꯗꯥꯡꯒꯤꯅ ꯄꯨꯡ ꯅꯤꯄꯥꯜ ꯇꯔꯦꯠ ꯃꯈꯥꯏ ꯅꯤꯄꯥꯜꯗꯤ ꯑꯗꯨꯝ ꯐꯪꯒꯅꯤ ꯃꯤ ꯀꯌꯥ ꯂꯥꯛꯄꯅꯣ ꯐꯪꯉꯦ ꯐꯪꯉꯦ ꯑꯗꯨ ꯑꯣꯏꯔꯒꯗꯤ ꯑꯩꯈꯣꯏ ꯀꯟꯁꯦꯁꯟꯁꯨ ꯂꯥꯛꯂꯅꯤ ꯋꯥꯟ ꯁꯕꯦꯟꯇꯤ ꯑꯗꯨꯃꯥꯏꯅ ꯁꯥꯕ ꯌꯥꯅꯤ ꯊꯥꯔꯇꯤ ꯊꯥꯔꯇꯤ ꯗꯤꯁꯀꯥꯎꯟ ꯅꯨꯃꯤꯠ ꯀꯌꯥꯅꯤ ꯂꯩꯒꯗꯧꯕꯅꯣ ꯏꯔꯣꯟꯕ ꯐꯪꯏ ꯏꯔꯣꯟꯕ ꯑꯩꯈꯣꯏꯒꯤ ꯁꯣꯏꯕꯨꯝ ꯑꯗꯨꯗꯒꯤ ꯂꯐꯨ ꯌꯦꯟꯗꯦꯝ ꯑꯥꯂꯨ ꯑꯩꯈꯣꯏꯒꯤ ꯉꯥꯔꯤ ꯃꯅꯤꯄꯨꯔꯒꯤ ꯉꯥꯔꯤꯒ ꯂꯣꯟꯕꯗꯣ ꯐꯪꯏ ꯌꯥꯝ ꯍꯥꯎꯕꯅꯤ ꯂꯧꯗꯦ ꯄꯨꯜꯂꯞꯅ ꯑꯩꯈꯣꯏ ꯆꯥꯛ ꯌꯦꯟꯁꯥꯡ ꯌꯥꯎꯕꯗꯨꯗ ꯑꯗꯨꯝ ꯏꯔꯣꯟꯕꯗꯤ ꯃꯊꯦꯜ ꯑꯃ ꯑꯣꯏꯅ ꯍꯥꯞꯄꯅꯤ ꯇꯣꯉꯥꯟꯕ ꯑꯗꯨ ꯑꯦꯛꯁꯇ꯭ꯔꯥ ꯆꯥꯔꯖ ꯂꯧꯗꯦꯕ ꯌꯥꯏ ꯌꯥꯏ ꯌꯥꯏ ꯀꯃꯥꯏꯅ ꯇꯧꯔꯤꯕꯅꯣ ꯅꯈꯣꯏ ꯑꯗꯣꯝꯒꯤꯗꯨꯕꯣ ꯑꯣ ꯌꯥꯏ ꯀꯣꯏꯊꯣꯔꯛꯎ ꯀꯣꯏꯊꯣꯔꯛꯎ ꯈꯔ ꯀꯣꯏꯍꯧꯒꯗꯕꯅꯤ